ꯑꯉꯥꯡ ꯑꯣꯏꯅ ꯑꯩꯁꯦ ꯐꯣꯇꯣꯒ꯭ꯔꯥꯐꯤꯁꯦ ꯍꯣꯕꯤ ꯑꯣꯏꯅ ꯄꯥꯝꯖꯩꯌꯦ ꯀꯩꯒꯤꯅꯣ ꯍꯥꯏꯕꯗꯤ ꯑꯩꯈꯣꯏꯅ ꯐꯤꯇꯣ ꯍꯧꯖꯤꯛ ꯍꯧꯖꯤꯛ ꯑꯩꯈꯣꯏꯅ ꯊꯣꯛꯏꯕ ꯃꯣꯃꯦꯟꯒꯨꯝꯕꯗ ꯑꯩꯈꯣꯏꯅ ꯐꯣꯇꯣ ꯑꯁꯦ ꯀꯥꯞꯂꯒ ꯊꯝꯕ ꯃꯇꯝꯗ ꯍꯌꯦꯡ ꯀꯣꯟꯅꯁꯨ ꯑꯗꯨꯝ ꯎꯕ ꯐꯪꯕ ꯑꯗꯨꯒ ꯐꯖꯕꯁꯤꯡ ꯆꯤꯡ ꯑꯣꯏꯔꯣ ꯂꯩ ꯑꯣꯏꯔꯣ ꯎꯆꯦꯛ ꯑꯣꯏꯔꯣ ꯀꯔꯤ ꯀꯔꯤ ꯑꯣꯏꯔꯣ ꯁꯤꯒꯨꯝꯕꯁꯦ ꯀꯦꯞꯆꯔ ꯇꯧꯔꯒ ꯊꯝꯕꯅ ꯁꯨꯝ ꯑꯩꯒꯤ ꯑꯄꯥꯝꯕ ꯍꯥꯏꯕ ꯇꯥꯔꯦ ꯑꯗꯨꯅ ꯑꯩꯒꯤ ꯍꯣꯕꯤ ꯍꯥꯏꯕ ꯑꯣꯏꯔꯒꯗꯤ ꯐꯣꯇꯣꯒ꯭ꯔꯥꯐꯤ ꯑꯣꯏꯌꯦ ꯑꯗꯨꯅ ꯑꯁꯨꯃꯥꯏꯅ ꯑꯩ ꯀꯦꯞꯆꯔ ꯇꯧꯔꯒ ꯊꯝꯕꯁꯤꯡꯁꯦ ꯌꯥꯝꯅ ꯄꯩꯝꯖꯩ ꯁꯤꯅꯤ ꯑꯩꯅ ꯑꯁꯨꯝꯅ ꯃꯇꯧ ꯑꯁꯨꯝꯅ ꯑꯩꯒꯤ ꯍꯩꯅꯕꯤ ꯑꯃ ꯑꯣꯏꯅ ꯑꯩꯁꯦ ꯐꯣꯇꯣꯒ꯭ꯔꯥꯐꯤ ꯑꯣꯏꯅ ꯂꯧꯈꯤ